ꯍꯣꯏ ꯂꯧ ꯎꯕꯁꯤꯡꯅ ꯂꯧ ꯎꯕꯁꯤꯡꯅꯗꯤ ꯀꯣꯝꯂꯥꯒꯨꯝꯕ ꯍꯩ ꯔꯥꯒꯨꯝꯕ ꯁꯦꯝꯒꯨꯝꯕꯁꯦ ꯊꯥꯅꯤꯡꯗꯦ ꯑꯗꯨꯕꯨ ꯁꯦꯟꯊꯣꯛꯇꯤ ꯃꯗꯨꯅ ꯍꯦꯜꯂꯦ ꯍꯥꯏꯅ ꯂꯧꯋꯦ ꯍꯥꯏꯕꯗꯤ ꯍꯧꯖꯤꯛꯀꯥꯟꯗꯤ ꯀꯩꯅꯣ ꯀꯔꯤ ꯍꯥꯏꯁꯤꯔꯥ ꯑꯦꯞꯄꯜ ꯑꯗꯨꯒ ꯀꯣꯝꯂꯥ ꯑꯗꯨꯒ ꯑꯁ ꯗ꯭ꯔꯥꯒꯣꯟ ꯐ꯭ꯔꯨꯠ ꯑꯗꯨꯒꯨꯝꯕꯁꯤꯡꯗꯨꯁꯨ ꯌꯥꯝꯅ ꯁꯦꯟꯊꯣꯛꯇꯤ ꯂꯩꯕ ꯀꯦꯖꯤꯗ ꯃꯃꯜꯗꯨ ꯌꯥꯝ ꯇꯥꯡꯉꯦ ꯑꯗꯨꯅ ꯂꯧ ꯎꯕ ꯍꯥꯏꯕꯁꯤꯗꯤ ꯅꯣꯡ ꯆꯨꯗ꯭ꯔꯗꯤ ꯂꯧꯗꯨ ꯑꯗꯨꯝ ꯁꯤꯈꯔꯦ ꯁꯥꯠꯁꯨ ꯁꯥꯠꯄ ꯉꯝꯗꯔꯦ ꯑꯗꯨꯅ ꯑꯁꯤꯔꯣꯝꯁꯤꯗ ꯑꯣꯏꯅ ꯇꯧꯔꯗꯤ ꯍꯦꯟꯅ ꯃꯊꯧ ꯇꯥꯏ ꯍꯥꯏꯕꯁꯦ ꯑꯩꯅ ꯁꯦꯟꯊꯣꯛ ꯂꯝꯕꯤ ꯑꯁꯣꯝꯗ ꯑꯣꯏꯅ ꯇꯧꯔꯗꯤ ꯍꯦꯟꯅ ꯐꯒꯗ꯭ꯔꯥ ꯍꯥꯏꯅ ꯈꯜꯂꯦ